ꯏꯃꯨꯡꯒꯤ ꯅꯨꯄꯤꯁꯤꯡꯅ ꯉꯥ ꯐꯥꯕ ꯃꯇꯝꯗ ꯅꯨꯄꯤꯒꯤ ꯑꯣꯏꯕ ꯅꯨꯄꯤ ꯏꯜ ꯍꯥꯏꯅ ꯂꯩ ꯑꯗꯨꯒ ꯁꯤꯖꯤꯟꯅꯔꯒ ꯉꯥ ꯐꯥꯏ ꯅꯨꯄꯥꯅ ꯅꯨꯄꯥꯒꯤ ꯂꯣꯡ ꯑꯗꯒꯤ ꯅꯨꯄꯥ ꯏꯟ ꯁꯤꯖꯤꯟꯅꯩ ꯑꯗꯨꯒ ꯅꯨꯄꯤꯁꯤꯡꯅ ꯑꯔꯥꯞꯄ ꯃꯐꯝꯗ ꯁꯃꯨꯗ꯭ꯔꯒꯨꯝꯕꯗ ꯈꯨꯗꯣꯡ ꯊꯤꯒꯗꯕ ꯃꯐꯝꯗ ꯆꯠꯇꯨꯅ ꯉꯥ ꯐꯥꯗꯦ ꯅꯨꯄꯥꯁꯤꯡꯅ ꯑꯗꯨꯒꯨꯝꯕ ꯑꯔꯥꯞꯄ ꯈꯨꯗꯣꯡ ꯊꯤꯒꯗꯕ ꯃꯐꯝꯗꯨꯗ ꯆꯠꯂꯒ ꯉꯥ ꯐꯥꯏ ꯅꯨꯄꯤꯗꯤ ꯑꯔꯥꯞꯄ ꯃꯐꯝꯗ ꯆꯠꯂꯒ ꯉꯥ ꯐꯥꯗꯦ ꯑꯅꯛꯄ ꯈꯣꯡꯕꯥꯜ ꯈꯣꯡꯕꯥꯜ ꯑꯗꯒꯤ ꯄꯨꯈ꯭ꯔꯤ ꯂꯧꯕꯨꯛꯁꯤꯡꯗ ꯅꯨꯄꯤꯁꯤꯡꯅ ꯅꯨꯄꯤ ꯏꯟꯒ ꯁꯤꯖꯤꯟꯅꯗꯅ ꯉꯥ ꯐꯥꯏ